ꯁꯥꯟꯅꯔꯤꯉꯩ ꯃꯅꯨꯡꯗ ꯌꯥꯝꯅ ꯈꯣꯏꯗꯧ ꯊꯤꯠꯄ ꯈꯨꯗꯣꯡ ꯆꯥꯗꯕꯁꯤ ꯄꯞꯖꯤ ꯁꯥꯟꯅꯕ ꯃꯇꯝꯗ ꯑꯩꯈꯣꯏꯒꯤ ꯐꯣꯟꯁꯦ ꯑꯍꯣꯡꯕ ꯅꯠꯇ꯭ꯔꯒ ꯅꯦꯠꯀꯤ ꯈꯤꯇꯪ ꯅꯨꯡꯉꯥꯏꯇꯕ ꯈꯨꯗꯣꯡꯆꯥꯗꯕ ꯂꯩꯔꯒꯗꯤ ꯑꯗꯨꯝꯃꯛ ꯍꯦꯡ ꯆꯠꯂꯒ ꯁꯤꯕ ꯈꯣꯠꯄ ꯑꯗꯨꯃꯥꯏꯅ ꯌꯥꯎꯏ ꯔꯤꯕꯥꯏꯕ ꯇꯧꯕ ꯅꯪꯗꯕꯤ ꯈꯣꯠꯇꯕꯤꯗ

ꯅꯦꯠꯁꯤꯅ ꯈꯤꯇꯪ ꯅꯨꯡꯉꯥꯏꯇꯕ ꯇꯥꯔꯒꯗꯤ ꯑꯗꯨꯃꯛ ꯆꯞꯇꯨꯅ ꯂꯩꯔꯒ ꯃꯤꯅ ꯍꯥꯠꯈꯤꯕ ꯑꯗꯨꯃꯥꯏꯅ ꯇꯩꯕꯗꯣ ꯀꯥ ꯍꯦꯟꯅ ꯅꯨꯡꯉꯥꯏꯇꯕ ꯑꯣꯏꯌꯦ ꯔꯦꯡ ꯄꯨꯁ ꯇꯧꯅ ꯋꯥꯅ ꯑꯍꯤꯡ ꯇꯨꯝꯗꯕꯃꯈꯩ ꯁꯥꯟꯅꯔꯑꯒ ꯑꯗꯨꯃꯥꯏꯅ ꯏꯔꯥꯏ ꯂꯥꯏꯅ ꯁꯤꯕꯗꯨꯗ ꯑꯩꯈꯣꯏꯒꯤ ꯁ꯭ꯇꯥꯔ ꯍꯥꯏꯅ ꯂꯩ ꯁ꯭ꯇꯥꯔꯗꯣ ꯍꯟꯊꯈꯤꯕ ꯃꯇꯝꯗ ꯑꯩꯈꯣꯏꯗ ꯀꯌꯥꯝ ꯃꯇꯤꯛ ꯁ ꯋꯥꯏ ꯍꯥꯏꯕꯁꯤ ꯒꯦꯃꯔꯁꯤꯡ ꯈꯛꯇꯅ ꯈꯪꯒꯅꯤ